ꯚꯥꯔꯠꯀꯤ ꯃꯃꯤ ꯀꯨꯝꯍꯩꯗ ꯑꯩꯗꯤ ꯃꯅꯤꯄꯨꯔꯤ ꯃꯆꯥ ꯑꯣꯏꯕꯅꯤꯅ ꯃꯅꯤꯄꯨꯔꯒꯤ ꯃꯩꯇꯩꯂꯣꯟ ꯃꯅꯤꯄꯨꯔꯤ ꯐꯤꯂꯝꯁꯤꯡꯁꯦ ꯌꯥꯝ ꯄꯥꯝꯖꯩ ꯐꯤꯂꯝ ꯈꯨꯗꯤꯡꯃꯛꯇ ꯀꯨꯝꯂꯤꯕ ꯍꯦꯔꯣ ꯍꯦꯔꯣꯏꯟꯁꯤꯡꯗꯨꯅ ꯃꯈꯣꯏꯒꯤ ꯇꯣꯉꯥꯟ ꯇꯣꯉꯥꯟꯕ ꯑꯦꯛꯇꯤꯡꯗꯨꯗ ꯑꯗꯨꯝ ꯅꯨꯡꯉꯥꯏꯖꯩ ꯃꯐꯝꯁꯤꯒꯤ ꯃꯩꯇꯩ ꯃꯅꯤꯄꯨꯔꯤ ꯏꯁꯩꯁꯤꯡꯁꯤꯁꯨ ꯑꯩ ꯄꯥꯝꯅ ꯑꯗꯨꯝ ꯇꯥꯖꯩ